ꯅꯨꯡꯉꯥꯏꯔꯦ ꯅꯪꯗꯤ ꯀꯔꯤ ꯇꯧꯔꯒ ꯂꯩꯕ꯭ꯔ ꯍꯧꯖꯤꯛ ꯑꯩꯁꯨ ꯑꯗꯨꯝ ꯂꯩꯕꯅꯤ ꯑꯗꯨ ꯂꯧꯅꯤꯡꯏ ꯑꯍꯨꯝ ꯑꯅꯤ ꯑꯁ ꯑꯗꯨꯗꯤ ꯇꯥꯡꯏꯅꯦ ꯅꯪꯒꯤꯁꯦ ꯑꯥ ꯑꯥ ꯑꯥ ꯑꯗꯨ ꯑꯩꯗꯤ ꯄꯩꯁꯥ ꯋꯥꯕꯒꯤꯀꯣ ꯑꯗꯨ ꯈꯔꯗꯤ ꯇꯥꯕꯤꯌꯣ ꯅꯪꯁꯨ ꯑꯗꯨꯝ ꯐꯣꯔ ꯊꯥꯎꯖꯟꯗꯤ ꯑꯩꯗꯤ ꯉꯥꯎꯔꯦ ꯑꯥ ꯑꯥ ꯑꯗꯨ ꯑꯗꯨꯗꯤ ꯇꯣꯏꯂꯦꯠꯀꯨꯝꯕꯗꯤ ꯂꯩꯕ꯭ꯔ ꯕꯥꯠꯔꯨꯝ ꯇꯣꯏꯂꯦꯠ ꯑꯥ ꯑꯥ ꯑꯗꯨꯗꯤ ꯅꯪꯁꯨ ꯈꯔ ꯇꯥꯕꯤꯌꯣ ꯑꯗꯨ ꯇꯨ ꯊꯥꯎꯖꯟꯒꯨꯝꯕ ꯄꯥꯏꯕꯤꯎꯅꯦ ꯑꯩ ꯄꯩꯁꯥ ꯋꯥꯕꯒꯤ ꯀꯣ ꯑꯗꯨ ꯅꯦꯛꯁ ꯇꯥꯏꯝꯗ ꯏꯟꯀ꯭ꯔꯤꯁ ꯇꯧꯒꯦ ꯑ ꯑ ꯑ ꯑꯗꯨ ꯑꯗꯨꯗꯤ ꯊ꯭ꯔꯤ ꯊꯥꯎꯖꯟ ꯑꯣꯏꯅ ꯇꯧꯁꯦ ꯑꯥ ꯋꯥꯟ ꯊꯥꯎꯖꯟꯗꯤ ꯇꯥꯕꯤꯈ꯭ꯔꯣ ꯅꯪꯁꯨ ꯍꯧꯖꯛꯇꯤ ꯉꯁꯤ ꯗꯦꯠ ꯀꯌꯥꯔ ꯑꯥ ꯑꯗꯨ ꯑꯩ ꯑꯥꯒꯁ ꯗꯦꯠ ꯅꯥꯏꯟ ꯇꯦꯟꯗ ꯂꯥꯛꯀꯦ ꯍꯣꯏ ꯍꯣꯏ ꯑꯗꯨꯗꯤ ꯊꯝꯒꯦꯀꯣ ꯎꯝ ꯍꯣꯏ ꯍꯣꯏ